ꯏꯃꯥ ꯂꯩꯕꯥꯛ ꯃꯅꯤꯄꯨꯔꯒꯤꯗꯃꯛꯇ ꯆꯥꯎꯊꯣꯛꯆꯅꯤꯉꯥꯏ ꯑꯣꯏꯕ ꯍꯥꯏꯔꯒꯗꯤ ꯏꯃꯥ ꯂꯩꯕꯥꯛ ꯃꯅꯤꯄꯨꯔꯒꯤꯗꯃꯛꯇ ꯊꯋꯥꯏ ꯊꯥꯈꯤꯕ ꯕꯤꯔ ꯇꯤꯀꯦꯟꯗ꯭ꯔꯖꯤꯠ ꯁꯤꯡꯊꯥꯅꯤꯉꯥꯏ ꯑꯣꯏꯕ ꯃꯤꯁꯛ ꯑꯃꯅꯤ ꯕ꯭ꯔꯤꯇꯤꯁꯅ

ꯂꯣꯏ ꯆꯟꯈꯤ ꯑꯩꯈꯣꯏꯒꯤ ꯃꯅꯤꯄꯨꯔꯗ ꯂꯟꯗꯥꯔꯛꯈꯤꯕ ꯃꯇꯝ ꯑꯗꯨꯗ ꯑꯩꯈꯣꯏꯒꯤ ꯆꯥꯎꯊꯣꯛꯆꯅꯤꯉꯥꯏ ꯑꯣꯏꯔꯕ ꯕꯤꯔ ꯇꯤꯀꯦꯟꯗ꯭ꯔꯖꯤꯠꯅ ꯏꯃꯥ ꯂꯩꯕꯥꯛꯀꯤꯗꯃꯛꯇ ꯀꯤꯗꯃꯛꯇ ꯊꯋꯥꯏꯅ ꯄꯣꯟꯊꯥ ꯄꯤꯈꯤꯕ ꯕꯤꯔ ꯇꯤꯀꯦꯟꯗ꯭ꯔꯖꯤꯠ ꯑꯩꯈꯣꯏꯅ ꯁꯤꯡꯊꯥꯅꯤꯉꯥꯏ ꯑꯣꯏ ꯃꯅꯤꯄꯨꯔꯒꯤꯗꯃꯛꯇ ꯍꯥꯏꯔꯒꯗꯤ ꯊꯪꯒꯥꯜ ꯖꯦꯅꯦꯔꯦꯜ ꯄꯧꯅꯥ ꯕ꯭ꯔꯖꯕꯥꯁꯤ ꯁꯤꯡꯊꯥꯅꯤꯉꯥꯏ ꯑꯣꯏꯕ ꯑꯩꯈꯣꯏ ꯏꯃꯥ ꯂꯩꯕꯥꯛꯀꯤꯗꯃꯛꯇ ꯆꯥꯎꯊꯣꯛꯆꯅꯤꯉꯥꯏ ꯑꯣꯏꯕ ꯃꯒꯨꯟ ꯂꯩꯕ ꯏꯁꯣꯔꯗꯒꯤ ꯍꯦꯟꯅ ꯑꯩꯈꯣꯏꯅ ꯁꯤꯡꯊꯥꯅꯤꯉꯥꯏ ꯑꯣꯏꯕ ꯃꯤꯁꯛ ꯉꯥꯛꯇꯅꯤ ꯏꯃꯥ ꯂꯩꯕꯥꯛ ꯃꯅꯤꯄꯨꯔꯒꯤꯗꯃꯛꯇ ꯊꯋꯥꯏꯅ ꯄꯣꯟꯊꯥ ꯑꯣꯏꯈ꯭ꯔꯕ ꯕꯤꯔ ꯇꯤꯀꯦꯟꯗ꯭ꯔꯖꯤꯠ ꯑꯩꯈꯣꯏꯒꯤ ꯃꯅꯤꯄꯨꯔ ꯏꯃꯥꯒꯤꯗꯃꯛꯇꯗꯤ ꯑꯩꯈꯣꯏꯅ ꯆꯥꯎꯊꯣꯛꯆꯅꯤꯉꯥꯏꯅꯤ